ꯍꯤꯇꯔ ꯍꯥꯏꯕꯁꯤ ꯍꯧꯖꯤꯛꯀꯤ ꯃꯇꯝꯗ ꯌꯨꯝ ꯌꯨꯝ ꯈꯨꯗꯤꯡꯃꯛꯇ ꯂꯣꯏꯅ ꯂꯩꯅꯔꯕ ꯄꯣꯠꯁꯛ ꯑꯃꯅꯤ ꯅꯤꯡꯊꯝ ꯊꯥꯒꯤ ꯃꯇꯝꯗ ꯂꯣꯏꯅ ꯁꯤꯖꯤꯟꯅꯩ ꯑꯗꯨꯒ ꯃꯥꯗꯤ ꯀꯣꯕꯔꯁꯨ ꯇꯧꯗꯕꯅꯤꯅ ꯑꯉꯥꯡꯅ ꯄꯥꯏꯕ ꯈꯣꯠꯄ ꯇꯧꯕꯗ ꯆꯤꯡꯕꯁꯨ ꯌꯥꯎꯏ ꯑꯗꯨꯒ ꯃꯥꯁꯤ ꯏꯂꯦꯛꯇ꯭ꯔꯤꯛꯁꯨ ꯌꯥꯝꯅ ꯆꯥꯏ ꯅꯣꯏ ꯍꯤꯇꯔꯗꯨ ꯊꯥꯔꯒ ꯊꯅꯝꯃꯒ ꯑꯩꯈꯣꯏꯅ ꯀꯥꯎꯗꯅ ꯆꯠꯈ꯭ꯔꯒ ꯑꯗꯨꯒ ꯍꯜꯂꯛꯄꯗ ꯃꯩ ꯆꯥꯛꯄꯁꯨ ꯌꯥꯎꯔꯤꯕꯅꯤ ꯑꯗꯨꯗꯒꯤ ꯑꯗꯨꯝ ꯃꯩ ꯌꯨꯝꯃꯩ ꯆꯥꯛꯄꯁꯨ ꯌꯥꯎꯔꯤꯕꯅꯤ ꯑꯁ